ꯏꯌꯥꯝꯕ ꯑꯩꯒꯤ ꯏ ꯀꯦ ꯃꯅꯤ ꯄꯔꯁ ꯑꯗꯨ ꯇꯥꯍꯧꯔꯦ ꯑꯗꯨꯅ ꯏꯌꯥꯝꯕꯒꯤ ꯚꯔꯥ ꯑꯁꯤ ꯀꯩꯅꯣꯗ ꯄꯤꯕ ꯌꯥꯒꯗ꯭ꯔꯥ ꯀꯔꯝꯍꯥꯏꯅ ꯇꯧꯁꯤꯒꯦ ꯖꯤꯄꯦꯗ ꯅꯠꯇ꯭ꯔꯒꯅ ꯌꯨ ꯄꯤ ꯑꯥꯏꯗ ꯊꯥꯕ ꯌꯥꯒꯗ꯭ꯔꯥ ꯏꯌꯥꯝꯕꯒꯤ ꯌꯥꯎꯕ꯭ꯔꯥ ꯑꯣ ꯐꯔꯦ ꯐꯔꯦ ꯏꯌꯥꯝꯕꯅ ꯌꯥꯅꯤ ꯍꯥꯏꯔꯗꯤ ꯌꯥꯝꯅ ꯅꯨꯡꯉꯥꯏꯖꯔꯦ ꯑꯩ ꯌꯥꯝꯅ ꯅꯨꯡꯉꯥꯏꯖꯔꯦ ꯏꯌꯥꯝꯕꯗ ꯀꯥꯞꯆꯔꯛꯑꯒꯦ ꯅꯝꯕꯔ ꯑꯗꯣ ꯍꯥꯏꯕꯤꯔꯛꯑꯣ ꯌꯥꯒꯗ꯭ꯔꯥ ꯏꯌꯥꯝꯕ ꯍꯣꯏ ꯏꯌꯥꯝꯕꯅ ꯌꯥꯕꯤꯕꯒꯤꯗꯃꯛꯇ ꯌꯥꯝꯅ ꯏꯌꯥꯝꯕꯕꯨ ꯏꯌꯥꯝꯕꯕꯨ ꯊꯥꯒꯠꯄ ꯐꯣꯡꯗꯣꯛꯆꯔꯤ ꯌꯥꯝꯅ ꯅꯨꯡꯉꯥꯏꯖꯔꯦ